ꯍꯣꯏ ꯑꯩꯅ ꯃꯤ ꯌꯥꯝꯅ ꯌꯥꯝꯕ ꯀꯥꯡꯕꯨ ꯑꯃꯒꯤ ꯆꯥꯛ ꯆꯔꯥ ꯑꯃ ꯊꯣꯡꯕ ꯌꯥꯎꯈ꯭ꯔꯦ ꯏꯅꯥꯎꯅꯨꯄꯤ ꯂꯨꯍꯣꯡꯕꯒꯤ ꯊꯧꯗꯣꯛꯇꯅꯤ ꯆꯥꯛ ꯊꯣꯡꯅꯕꯒꯤꯗꯃꯛꯇ ꯑꯩꯅ ꯑꯌꯨꯛ ꯉꯟꯅ ꯍꯧꯒꯠꯂꯒ ꯒ꯭ꯌꯥꯁ ꯑꯅꯤꯗ ꯊꯣꯡꯒꯠꯄ ꯍꯧꯔꯝꯃꯤ ꯆꯦꯡ ꯀꯦ ꯖꯤ ꯃꯉꯥ ꯆꯟꯕ ꯆꯐꯨ ꯑꯅꯤ ꯊꯣꯡꯒꯠꯂꯝꯃꯤ ꯃꯗꯨꯗ ꯏꯁꯤꯡ ꯁꯧꯍꯜꯂꯕ ꯃꯇꯨꯡꯗ ꯆꯐꯨ ꯑꯃꯗ ꯀꯦ ꯖꯤ ꯃꯉꯥ ꯍꯥꯞꯂꯝꯃꯤ ꯑꯗꯨꯒ ꯆꯐꯨ ꯑꯃꯗꯅ ꯀꯦ ꯖꯤ ꯃꯉꯥ ꯍꯥꯞꯂꯝꯃꯤ ꯆꯥꯛ ꯑꯗꯨ ꯐꯖꯅ ꯍꯥꯎꯅꯕꯅꯤ ꯍꯥꯏꯗꯨꯅ ꯍꯣꯠꯅꯗꯨꯅ ꯊꯣꯡꯂꯝꯃꯤ ꯊꯧꯗꯣꯛ ꯑꯃ ꯊꯣꯛꯄꯅꯤꯅ ꯑꯀꯛꯅꯕ ꯆꯥꯕꯒꯤ ꯃꯇꯝ ꯂꯩꯕꯅꯤꯅ ꯃꯇꯝ ꯆꯥꯅ ꯂꯣꯏꯕꯗꯨꯗ ꯄꯥꯈꯠꯂꯝꯕ ꯋꯥꯔꯝꯕ ꯀꯌꯥ ꯑꯗꯨ ꯀꯣꯛꯈꯤ